ꯏꯁꯣꯔ ꯈꯨꯔꯨꯝꯖꯕ ꯃꯇꯝꯗ ꯑꯩꯍꯥꯛꯅ ꯈꯟꯖꯩ ꯑꯩꯒꯤ ꯏꯃꯨꯡ ꯃꯅꯨꯡ ꯏꯃꯥ ꯏꯆꯥ ꯏꯄꯨꯔꯣꯏꯕ ꯄꯨꯝꯅꯃꯛꯄꯨ ꯄꯨꯟꯁꯤ ꯅꯨꯡꯁꯥꯡꯕ ꯇꯦꯛꯇ ꯀꯥꯏꯗꯕ ꯁꯦꯠꯅ ꯈꯥꯏꯅꯍꯟꯗꯅ ꯇꯥꯏꯕꯪ ꯃꯤꯔꯛ ꯇꯤꯟꯅ ꯍꯤꯡꯕ ꯄꯨꯟꯁꯤ ꯃꯍꯤꯡ ꯑꯃ ꯍꯥꯏꯕꯗꯨꯨ ꯑꯣꯏꯍꯟꯕꯤꯌꯨ ꯍꯥꯏꯗꯨꯅ ꯑꯩꯅ ꯏꯁꯣꯔꯗ ꯍꯥꯏꯖꯩ ꯄꯨꯝꯅꯃꯛꯁꯤꯡ ꯑꯁꯤꯅ ꯑꯩꯍꯥꯛꯀꯤ ꯋꯥꯈꯜꯗ ꯄꯨꯛꯅꯤꯡꯗ ꯁꯥꯟꯇꯤ ꯐꯪꯕ ꯏꯪꯕ ꯇꯞꯄ ꯋꯥꯈꯜ ꯄꯨꯛꯅꯤꯡꯗ ꯅꯨꯡꯉꯥꯏꯍꯟꯕ ꯐꯥꯎꯋꯤ